ꯎꯝ ꯍꯜꯂꯣ ꯚꯥꯏ ꯀꯝꯗꯧꯔꯤꯒꯦ

ꯍꯣꯏ ꯍꯧꯖꯤꯛꯁꯦ ꯌꯥꯝ ꯁꯥꯔꯦ ꯑꯗꯣ ꯚꯥꯏ ꯑꯩꯈꯣꯏꯁꯤ ꯄꯨꯟꯈꯤꯗꯕꯁꯨ ꯀꯨꯏꯔꯦ ꯊꯦꯡꯅꯈꯤꯗꯕꯁꯨ ꯀꯨꯏꯔꯦ ꯅꯣꯡꯃ ꯀꯣꯏꯊꯣꯛꯎꯁꯤꯗꯅ ꯎꯝ ꯍꯥꯏꯗꯤ ꯂꯥꯟꯁꯤ ꯂꯥꯛꯈꯤꯕꯗꯒꯤ ꯄꯨꯟꯈꯤꯗꯕꯁꯨ ꯀꯨꯏꯔꯦ ꯑꯗꯨꯅ ꯁꯦꯔꯧ ꯕ꯭ꯔꯤꯖꯇꯨ ꯌꯥꯝ ꯐꯖꯔꯦꯅꯁꯨ ꯇꯥꯏ ꯑꯗꯨꯅ ꯑꯗꯨ ꯁꯦꯔꯧ ꯕ꯭ꯔꯤꯗꯖ ꯂꯣꯝꯗ ꯑꯣꯏꯅ ꯑꯗꯨꯝ ꯅꯣꯡꯃ ꯄꯤꯛꯅꯤꯛꯀꯨꯝꯕ ꯄꯤꯛꯅꯤꯛꯀꯤ ꯏꯁꯇꯥꯏꯜꯗ ꯍꯥꯏꯇꯥꯔꯦꯀꯣ ꯑꯃꯨꯛꯇꯪ ꯁꯤꯟꯗꯣꯛꯑꯒ ꯑꯩꯈꯣꯏ ꯏꯃꯥꯟꯅꯕ ꯑꯍꯨꯝ ꯃꯔꯤ ꯇꯧꯔꯒ

ꯑꯗꯨꯝ ꯑꯩꯈꯣꯏ ꯍꯥꯟꯅ ꯄꯨꯟꯕ ꯑꯗꯨꯝ ꯑꯍꯨꯝ ꯃꯔꯤꯗꯨ ꯄꯨꯜꯂ ꯂꯣꯏꯔꯦ ꯎꯝ ꯑꯗꯣ ꯀꯔꯝ ꯀꯥꯟꯗ ꯆꯠꯁꯤꯒꯦ ꯀꯟꯇ꯭ꯔꯤꯕ꯭ꯌꯨꯁꯟꯗꯤ ꯀꯌꯥ ꯀꯌꯥꯅꯣ ꯑꯗꯨꯝ ꯇꯧꯔ ꯂꯣꯏꯔꯦ ꯀꯩꯅꯣ ꯑꯩꯈꯣꯏ ꯃꯔꯛꯇ ꯑꯩꯈꯣꯏ ꯃꯁꯦꯜꯗꯕꯨ ꯑꯗꯨꯒꯤꯕꯨ ꯃꯟꯇꯤꯛꯅꯈꯤꯗ꯭ꯔꯣ ꯑꯃꯨꯛ ꯍꯣꯏ ꯑꯗꯨꯃꯥꯏꯅ ꯑꯃ ꯁꯤꯟꯂ ꯂꯣꯏꯔꯦ ꯍꯟꯗꯛ ꯂꯥꯛꯂꯤꯕ ꯁꯟꯗꯦꯁꯤꯗ ꯑꯗꯨꯝ ꯁꯪꯒꯗ꯭ꯔꯣ ꯍꯣꯏ ꯑꯥꯗ ꯑꯗꯨꯝ ꯇꯧꯔꯁꯤ ꯁꯤꯗꯒꯤ ꯑꯗꯨꯝ ꯄꯣꯠ ꯆꯩ ꯂꯥꯡꯉꯒ ꯄꯨꯔꯒ ꯑꯥꯗ ꯑꯗꯨꯝ ꯊꯣꯡ ꯊꯥꯛꯑꯒ ꯑꯗꯨꯅ ꯍꯦꯟꯅ ꯅꯨꯡꯉꯥꯏꯇ꯭ꯔꯣ ꯄꯨꯟꯕꯗꯗꯤ ꯒꯥꯔꯤꯁꯤꯗꯤ ꯑꯗꯨꯝ ꯏꯃꯥꯟꯅꯕ ꯑꯇꯩꯒꯤ ꯁꯃꯤꯔꯒꯤ ꯐꯣꯔ ꯍ꯭ꯋꯤꯂꯔ ꯂꯩꯕꯗꯨ ꯄꯨꯍꯜꯂꯛꯑꯒ ꯂꯣꯏꯔꯦꯗ ꯑꯗꯨꯝ ꯈꯥꯏꯖꯤꯟꯅꯔꯒ ꯊꯥꯎ ꯂꯥꯡ ꯀꯩ ꯃꯌꯥꯝ ꯄꯨꯟꯅ ꯑꯗꯨꯝ ꯍꯥꯟꯃꯤꯟꯅꯔ ꯂꯣꯏꯔꯦ ꯑꯗꯨꯃꯥꯏꯅ ꯇꯧꯔꯒ

ꯍꯣꯏ ꯚꯥꯏ ꯑꯗꯨꯗꯤ ꯍꯥꯏꯔꯒꯦ ꯚꯥꯏ ꯑꯗꯨꯗꯤ ꯑꯗꯨꯝ ꯁꯟꯗꯦ ꯁꯦꯇꯔꯗꯦ ꯅꯨꯃꯤꯗꯥꯡꯒꯨꯝꯕ ꯄꯥꯎ ꯐꯥꯎꯅꯔꯁꯦ ꯑꯗꯨꯒ ꯑꯗꯨꯝ ꯑꯩꯈꯣꯏ ꯑꯗꯨꯝ ꯃꯟꯗꯦꯗꯨ ꯁꯣꯏꯗꯕꯤ ꯆꯠꯅꯕ ꯇꯧꯔꯁꯤ ꯍꯣꯏ ꯊꯝꯃꯦ ꯑꯗꯨꯗꯤ